ꯚꯥꯔꯠꯇ ꯃꯃꯤꯡ ꯆꯠꯂꯕ ꯖꯒꯣꯏ ꯑꯩꯅ ꯈꯪꯕ ꯈꯔꯗꯤ ꯑꯈꯣꯏꯒꯤ ꯚꯥꯔꯠ ꯅꯥꯇꯤꯌꯝ ꯀꯊꯛꯀꯂꯤ ꯑꯗꯨꯗꯩ ꯑꯩꯈꯣꯏ ꯃꯅꯤꯄꯨꯔꯒꯤ ꯃꯅꯤꯄꯨꯔꯤ ꯔꯥꯖ ꯂꯤꯂꯥ ꯖꯒꯣꯏ ꯑꯁꯤꯅꯤ ꯑꯗꯣ ꯍꯥꯏꯔꯤꯕꯁꯦ ꯑꯩꯈꯣꯏꯒꯤ ꯏꯟꯗꯤꯌꯥꯒꯤ ꯀꯜꯆꯔꯁꯦ ꯑꯩꯈꯣꯏ ꯄꯤꯊ꯭ꯔꯤꯕꯤꯒꯤ ꯂꯩꯕꯥꯛ ꯑꯌꯥꯝꯕ ꯑꯌꯥꯝꯕꯁꯤꯡꯗ ꯑꯩꯈꯣꯏꯒꯤ ꯏꯟꯗꯤꯌꯥꯒꯤ ꯖꯒꯣꯏ ꯀꯂꯥꯁꯦ ꯑꯁꯤꯅ ꯁꯛ ꯇꯥꯛꯏ